ꯍꯥꯂꯣ ꯁꯤꯁꯦ ꯂꯤꯛꯂꯥ ꯕꯦꯀꯔꯤ ꯑꯣꯏꯕꯤꯔꯕ꯭ꯔꯥ ꯑꯩꯁꯦ ꯉꯔꯥꯡ ꯕꯔꯗꯦꯒꯤ ꯀꯦꯛ ꯑꯃ ꯑꯣꯗꯔ ꯇꯧꯖꯕꯅꯦ ꯑꯗꯣ ꯉꯁꯤ ꯂꯥꯛꯄꯤꯕ ꯃꯇꯝꯗꯗꯤ ꯀꯦꯛꯇꯣ ꯂꯣꯏꯅ ꯀꯥꯏꯔꯒ ꯂꯥꯛꯑꯦ ꯀꯃꯥꯏ ꯇꯧꯔꯤꯅꯣ ꯅꯣꯏꯁꯦ ꯄꯦꯀꯤꯡ ꯐꯖꯟꯅ ꯍꯩꯇꯕ꯭ꯔꯥ ꯃꯇꯨꯡꯗ ꯁꯨꯃꯥꯏꯅ ꯇꯧ ꯇꯥꯔꯗꯤ ꯅꯣꯏꯒꯤ ꯀꯁꯇꯃꯔꯁꯨ ꯃꯌꯥꯝ ꯃꯥꯡꯂꯛꯀꯅꯤ ꯑꯗꯨꯅ ꯃꯇꯨꯡ ꯇꯧꯕꯗ ꯈꯔ ꯆꯦꯛꯁꯤꯟꯕꯤꯌꯨ